ꯍꯜꯂꯣ ꯍꯌꯦꯡ ꯍꯌꯦꯡ ꯒ꯭ꯋꯥꯕ ꯐꯦꯁꯇꯤꯚꯦꯜ ꯌꯥꯎꯁꯦ ꯐꯦꯁꯇꯤꯚꯦꯜ ꯍꯌꯦꯡ ꯅꯪꯅꯕ ꯂꯥꯛꯑꯣ ꯍꯥꯏꯕ ꯑꯣ ꯑꯁ ꯁꯥꯏꯗ ꯁꯥꯏꯗ ꯁꯥꯏꯗ ꯆꯠꯂꯨꯉꯥꯏ ꯎꯝ ꯁꯥꯏꯗ ꯎꯝ ꯐꯦꯁꯇꯤꯚꯦꯜ ꯃꯄꯥꯗ ꯆꯠꯁꯤ ꯎꯝ ꯊꯝꯃꯣ ꯊꯝꯃꯣ ꯎꯝ